ꯍꯦꯜꯂꯣ ꯑꯥꯎ ꯑꯣ ꯇꯥꯔꯦ ꯇꯥꯔꯦ ꯍꯥꯏꯕꯤꯌꯣ ꯑꯥꯎ ꯃꯥꯟꯅꯦ ꯀꯅꯥꯅꯣ ꯑꯣ ꯑꯗꯨ ꯀꯔꯝ ꯀꯥꯟꯒꯤ ꯑꯣꯏꯗꯣꯏꯅꯣꯕ ꯑꯩ ꯍꯟꯗꯛ ꯊꯥꯒꯤꯗꯤ ꯁꯪꯉꯣꯏꯗꯕ ꯂꯩꯕ ꯑꯗꯨꯒꯤ ꯃꯊꯪ ꯊꯥꯗ ꯑꯣꯏꯔꯗꯤ ꯌꯥꯅꯤꯌꯑꯦ

ꯑꯣ ꯃꯊꯪ ꯊꯥꯒꯤꯗ ꯑꯣꯏꯔꯗꯤ ꯑꯩ ꯑꯗꯨꯝ ꯌꯥꯅꯦꯕꯀꯦ ꯑꯗꯣ ꯀꯅꯥꯒ ꯀꯨꯝꯒꯗꯣꯏꯅꯣ

ꯑꯩꯒꯤ ꯆꯥꯔꯁꯁꯦ ꯑꯩ ꯍꯧꯖꯤꯛꯃꯛꯀꯤꯗꯤ ꯑꯗꯨꯝ ꯍꯥꯏꯔꯣꯏꯒꯦ ꯑꯗꯨꯝ ꯎꯅꯔꯒ ꯍꯥꯏꯔꯒꯦꯕ ꯀꯣ ꯑꯗꯨ ꯐꯤꯂꯝꯒꯤ ꯏꯁꯀ꯭ꯔꯤꯞꯇꯣ ꯄꯤꯕꯤꯔꯛꯑꯣ ꯑꯗꯨꯒ ꯑꯩ ꯑꯗꯨꯝ ꯄꯥꯎ ꯐꯥꯎꯅꯔꯁꯦ ꯑꯗꯨꯒꯤ ꯃꯇꯨꯡꯗ ꯍꯣꯏ ꯍꯣꯏ ꯑꯩ ꯌꯥꯔꯤꯕ ꯃꯈꯩ ꯉꯝꯅꯕ ꯍꯣꯠꯅꯖꯔꯛꯀꯦꯕ ꯍꯣꯏ ꯍꯣꯏ ꯁꯤ ꯅꯝꯕꯔꯁꯤꯗ ꯑꯗꯨꯝ ꯄꯥꯎ ꯐꯥꯎꯕꯤꯔꯛꯑꯣ ꯍꯣꯏ ꯍꯣꯏ